ꯌꯨꯝꯗ ꯆꯥꯛ ꯊꯣꯡꯅꯕ ꯑꯦꯜ ꯄꯤ ꯖꯤ ꯁꯤꯂꯤꯟꯗꯔ ꯁꯤꯖꯤꯟꯅꯔꯤꯉꯩꯗ ꯈꯨꯗꯣꯡꯊꯤꯕꯗꯒꯤ ꯉꯥꯛꯊꯣꯛꯅꯕꯒꯤꯗꯃꯛꯇ ꯑꯩꯈꯣꯏꯅ ꯃꯇꯝ ꯆꯥꯅ ꯑꯩꯈꯣꯏꯒꯤ ꯔꯤꯒꯨꯂꯦꯇꯔꯗꯣ ꯌꯥꯔꯤꯕ꯭ꯔꯥ ꯌꯥꯗꯕ꯭ꯔꯥ ꯍꯥꯏꯅ ꯆꯦꯛ ꯇꯧꯕ ꯑꯗꯒꯤ ꯁꯤꯂꯤꯟꯗꯔꯗꯨꯒꯤ ꯄꯨꯔꯤꯕ ꯄꯥꯏꯐꯇꯨ ꯐꯨꯟꯕ꯭ꯔꯥ ꯐꯨꯟꯗꯕ꯭ꯔꯥ ꯑꯗꯒꯤ ꯒ꯭ꯌꯥꯁꯇꯨꯒꯤ ꯁ꯭ꯇꯣꯞꯇꯨ ꯐꯨꯟꯕ꯭ꯔꯥ ꯐꯨꯟꯗꯕ꯭ꯔꯥ ꯆꯥꯡ ꯅꯥꯏꯅ ꯆꯦꯛ ꯇꯧꯊꯣꯛꯄꯤꯕ ꯗꯔꯀꯥꯔ ꯂꯩ ꯃꯁꯤ ꯍꯥꯏꯖꯅꯤꯡꯏ